ꯇꯥꯏꯌꯦ ꯑꯥ ꯌꯥꯅꯤ ꯅꯣꯏ ꯃꯤ ꯀꯌꯥꯔꯥ ꯑꯣ ꯑꯗꯨꯗꯤ ꯇꯣꯉꯥꯟ ꯇꯣꯉꯥꯟ ꯔꯨꯝ ꯇꯧꯗꯣꯏꯔꯥ ꯅꯠꯇ꯭ꯔꯒ ꯔꯨꯝ ꯑꯥ

ꯑꯥ ꯑꯗꯨꯗꯤ ꯅꯣꯡꯃ ꯂꯩꯕꯒꯤ ꯑꯗꯨꯝ ꯂꯤꯁꯤꯡ ꯑꯃꯒꯨꯝꯕꯗꯤ ꯂꯩꯌꯦ ꯆꯥꯔꯖ ꯍꯣꯏ ꯍꯣꯏ ꯍꯣꯏ ꯍꯣꯏ ꯌꯥꯅꯤ